ꯍꯜꯂꯣ ꯁꯤꯁꯦ ꯃꯦꯝ ꯕꯤꯗ꯭ꯌꯥꯔꯥꯅꯤ ꯅꯠꯇ꯭ꯔꯣ ꯃꯦꯝꯁꯦ ꯌꯣꯒꯒꯤ ꯀ꯭ꯂꯥꯁ ꯂꯧꯕꯤꯕ꯭ꯔꯥ ꯑꯗꯣ ꯃꯦꯝ ꯌꯣꯒꯒꯤ ꯀ꯭ꯂꯥꯁꯁꯦ ꯄꯨꯡ ꯀꯌꯥꯗꯩꯅ ꯀꯌꯥꯐꯧ ꯂꯩꯒꯦ ꯃꯦꯗꯥꯝ ꯑꯩꯒꯤꯁꯦ ꯃꯣꯔꯅꯤꯡ ꯁꯤꯐꯇ ꯑꯣꯏꯅ ꯄꯥꯝꯕ ꯑꯗꯣ ꯃꯥꯒꯤ ꯐꯤꯁꯦ ꯀꯌꯥꯃꯨꯛ ꯑꯣꯏꯗꯣꯏꯅꯣ ꯑꯣ ꯑꯗꯨꯗꯤ ꯃꯦꯝ ꯑꯩꯁꯦ ꯌꯣꯒꯗꯣ ꯂꯥꯛꯆꯒꯦꯅ ꯇꯧꯕ ꯑꯥ ꯍꯣꯏ ꯑꯗꯨꯗꯤ ꯃꯦꯗꯥꯝꯒꯤ ꯑꯥ ꯑꯗꯨꯗꯤ ꯃꯦꯗꯥꯝꯒꯤ ꯑꯣꯐꯤꯁꯇ ꯑꯣꯏꯅ ꯂꯥꯛꯆꯔꯒꯦ

ꯍꯣꯏ ꯍꯣꯏ ꯃꯦꯗꯥꯝ ꯑꯗꯨꯗꯤ ꯊꯝꯖꯔꯒꯦ ꯑꯥ